ꯑꯩꯍꯥꯛꯅꯀꯣ ꯑꯩꯍꯥꯛꯅ ꯁꯥ ꯁꯟ ꯌꯣꯛꯂꯛꯄ ꯃꯇꯝꯁꯤꯗꯀꯣ ꯑꯩꯅ ꯁꯥ ꯁꯟ ꯌꯣꯛꯄꯈꯇ ꯅꯠꯇꯅ ꯑꯩꯈꯣꯏꯒꯤ ꯑꯇꯣꯞꯄ ꯀꯔꯕꯥꯔꯁꯤꯡꯁꯨ ꯑꯩꯅ ꯑꯗꯨꯝ ꯇꯧꯕ ꯇꯧꯕ ꯑꯗꯨꯝ ꯌꯥꯏꯌꯦꯕ ꯇꯧꯋꯦꯕꯀꯣ ꯀꯃꯥꯏꯅ ꯇꯧꯒꯦ ꯍꯥꯏꯕ ꯃꯇꯝꯗ ꯑꯩꯅ ꯌꯦꯟ ꯉꯥꯅꯨ ꯂꯣꯏꯕꯁꯤꯅ ꯌꯦꯟ ꯃꯔꯨꯝ ꯉꯥꯅꯨ ꯃꯔꯨꯝ ꯀꯣꯛꯂꯛꯄꯁꯦ ꯑꯩ ꯑꯗꯨꯝ ꯍꯥꯏꯗꯤ ꯃꯤ ꯌꯦꯟ ꯉꯥꯅꯨꯒꯨꯝꯕ ꯃꯔꯨꯝꯒꯨꯝꯕ ꯄꯥꯝꯕꯗꯁꯨ ꯑꯩꯗꯤ ꯑꯗꯨꯝ ꯌꯦꯔꯨꯝꯒꯨꯝꯕꯁꯤꯁꯨ ꯑꯗꯨꯝ ꯌꯣꯜꯂꯦ ꯑꯗꯨꯒ ꯑꯩꯈꯣꯏꯒꯤ ꯌꯦꯟ ꯃꯆꯥ ꯉꯥꯅꯨ ꯃꯆꯥꯁꯤꯁꯨ ꯑꯩ ꯑꯗꯨꯝ ꯌꯣꯜꯂꯦꯕꯀꯣ ꯍꯥꯏꯗꯤ ꯑꯩ ꯃꯄꯤ ꯑꯃꯅꯤ ꯊꯝꯍꯧꯔꯒ ꯃꯆꯥ ꯑꯣꯜꯂꯛꯄꯁꯤꯡꯗꯨꯗꯤ ꯑꯩ ꯑꯗꯨꯝ ꯌꯣꯟꯊꯣꯛꯑꯦꯕ ꯑꯗꯨꯒ ꯑꯃꯨꯛ ꯁꯟ ꯑꯩꯅ ꯁꯟ ꯌꯣꯟꯖꯩꯁꯦ ꯁꯟꯁꯤꯅ ꯑꯃꯨꯛ ꯑꯩꯈꯣꯏꯒꯤ ꯁꯪꯒꯣꯝꯁꯦ ꯁꯪꯒꯣꯝꯁꯦ ꯑꯩꯈꯣꯏꯒꯤ ꯂꯩꯀꯥꯏꯁꯤꯗ ꯂꯩꯕ ꯑꯗꯨꯝ ꯌꯨꯝ ꯇꯔꯥꯃꯨꯛꯇꯗꯤ ꯑꯩ ꯁꯪꯒꯣꯝ ꯑꯗꯨꯝ ꯁꯄ꯭ꯂꯥꯏ ꯇꯧꯕ ꯉꯝꯖꯩ ꯁꯪꯒꯣꯝ ꯑꯗꯨꯝ ꯑꯩꯅ ꯊꯥꯕ ꯉꯝꯃꯦꯕꯀꯣ ꯁꯪꯒꯣꯝꯗꯨ ꯊꯥꯏ ꯑꯗꯨꯒ ꯀꯔꯤꯒꯨꯝꯕ ꯍꯥꯏꯗꯤ ꯑꯩꯈꯣꯏꯒꯤ ꯁꯪꯒꯣꯝꯁꯤ ꯁꯨꯃꯥꯏꯅ ꯇꯧꯋꯦ ꯍꯥꯏꯗꯤ ꯌꯥꯝꯅ ꯁꯪꯒꯣꯝꯁꯤꯅ ꯌꯥꯝꯅ ꯑꯩꯈꯣꯏꯒꯤ ꯀꯥ ꯍꯦꯟꯅ ꯊꯣꯛꯄ ꯃꯇꯝ ꯑꯗꯨꯒ ꯂꯧꯕꯤꯅꯕ ꯃꯤꯒꯤ ꯆꯥꯡꯁꯤꯅ ꯌꯥꯝꯅ ꯍꯥꯏꯗꯤ ꯋꯥꯠꯄ ꯑꯗꯨꯒꯨꯝꯕꯁꯨ ꯑꯗꯨꯝ ꯊꯦꯡꯅꯩꯕꯀꯣ ꯑꯗꯨꯒꯤ ꯃꯇꯝꯗꯅ ꯑꯩꯅ ꯁꯪꯒꯣꯝꯁꯦ ꯐꯖꯅ ꯂꯣꯜꯂꯒ ꯑꯩꯈꯣꯏꯒꯤ ꯁꯪꯒꯣꯝ ꯃꯄꯪꯗꯣ ꯂꯧꯈꯠꯂꯒ ꯑꯩꯈꯣꯏꯒꯤ ꯍꯥꯟꯅ ꯑꯗꯨꯝ ꯑꯉꯥꯡ ꯑꯣꯏꯔꯤꯉꯩ ꯑꯩꯈꯣꯏꯅ ꯆꯥꯔꯛꯄ ꯕꯦꯔꯥꯝꯒꯨꯝꯕꯗꯣ ꯑꯗꯨꯗꯣ ꯑꯗꯨꯝ ꯁꯥꯔꯒ ꯑꯗꯨꯝ ꯌꯣꯟꯕ ꯑꯗꯣ ꯑꯁꯨꯝ ꯂꯩꯀꯥꯏꯒꯤ ꯃꯤꯅ ꯑꯗꯨꯝ ꯄꯥꯝꯅ ꯑꯗꯨꯝ ꯁꯨꯃꯥꯏꯅ ꯕꯤꯖꯤꯅꯦꯁ ꯇꯧꯋꯦꯕꯀꯣ ꯑꯩꯅ ꯌꯣꯜꯖꯩꯌꯦ ꯑꯗꯨꯗꯨꯒ ꯁꯤꯗꯤ ꯁꯤ ꯌꯣꯟꯕꯁꯤꯈꯛꯇ ꯅꯠꯇꯅ ꯑꯩꯅ ꯑꯃꯨꯛ ꯈ꯭ꯋꯥꯏꯗꯒꯤ ꯍꯥꯏ ꯇꯥꯔꯦ ꯑꯩꯉꯣꯟꯗ ꯄꯣꯊꯣꯛ ꯑꯣꯏꯅ ꯑꯩꯉꯣꯟꯗ ꯌꯥꯝꯅ ꯄꯥꯝꯖꯕ ꯍꯥꯏꯗꯤ ꯑꯩꯅꯁꯨ ꯌꯥꯝꯅ ꯀꯔꯤ ꯍꯥꯏꯅꯤ ꯄꯥꯝꯃꯨꯖꯕ ꯑꯗꯨꯒ ꯌꯥꯝꯅꯁꯨ ꯄꯥꯝꯖꯕ ꯀꯥꯅꯕꯁꯦ ꯍꯥꯏꯗꯤ ꯁꯥ ꯁꯟꯒꯤ ꯑꯩꯈꯣꯏꯒꯤ ꯃꯈꯣꯏꯒꯤ ꯗꯒꯤ ꯃꯈꯣꯏꯒꯤ ꯑꯩꯈꯣꯏꯒꯤ ꯃꯊꯤ ꯃꯌꯨꯡ ꯍꯥꯏ ꯇꯥꯔꯦꯀꯣ ꯁꯟꯊꯤꯒꯨꯝꯕꯁꯦ ꯁꯨꯒꯨꯝꯕꯁꯤꯗꯒꯤ ꯑꯩꯈꯣꯏꯅ ꯑꯣꯔꯒꯥꯅꯤꯛꯀꯤ ꯑꯣꯏꯕ ꯍꯥꯔ ꯃꯌꯥꯝ ꯑꯃ ꯁꯦꯝꯃꯦꯕ ꯑꯩꯈꯣꯏꯅ ꯁꯦꯝꯖꯩꯑꯕ ꯑꯩ ꯏꯁꯥꯅ ꯑꯗꯨꯒ ꯑꯩꯒꯤ ꯏꯪꯈꯣꯜꯁꯤꯗ ꯃꯗꯨꯗꯨꯅ ꯍꯥꯔ ꯑꯣꯏꯅꯀꯣ ꯆꯥꯏꯔꯒ ꯄꯣꯠ ꯆꯩ ꯊꯥꯕꯗ ꯍꯥꯞꯄꯤꯕꯀꯣ ꯍꯥꯞꯄꯤꯕꯀꯣ ꯍꯥꯥꯞꯄꯤꯕ ꯃꯇꯝꯁꯤꯗ ꯄꯣꯠ ꯆꯩꯁꯤꯡꯁꯤꯁꯨ ꯑꯁꯨꯛꯀꯤ ꯃꯇꯤꯛ ꯐꯩꯌꯦꯕ ꯑꯩꯒꯤ ꯏꯪꯈꯣꯜꯁꯤꯗ ꯑꯗꯨꯃꯥꯏꯅ ꯇꯧꯔꯒ ꯃꯈꯣꯏꯒꯤ ꯁꯥ ꯁꯟ ꯌꯣꯛꯄꯁꯤꯗ ꯑꯩꯅ ꯑꯇꯣꯞꯄ ꯕꯤꯖꯤꯅꯦꯁ ꯑꯗꯨꯝ ꯇꯧꯔꯦ ꯍꯥꯏ ꯇꯥꯔꯗꯤ ꯌꯦꯔꯨꯝ ꯌꯦꯟ ꯃꯆꯥ ꯁꯪꯒꯣꯝ ꯌꯣꯜꯂꯒ ꯁꯨꯃꯥꯏꯅ ꯑꯗꯨꯝ ꯇꯧꯋꯦ ꯍꯧꯖꯤꯛ ꯐꯥꯎꯕꯗꯗꯤ ꯑꯗꯨꯗꯨꯒ ꯃꯈꯣꯏ ꯁꯥ ꯁꯟꯒꯤ ꯑꯩꯈꯣꯏꯒꯤ ꯃꯊꯤ ꯃꯌꯨꯡꯗꯒꯤꯁꯨ ꯑꯩꯅ ꯑꯗꯨꯝ ꯍꯥꯔ ꯑꯗꯨꯝ ꯁꯦꯝꯖꯕ ꯍꯥꯏ ꯇꯥꯔꯦꯀꯣ ꯑꯗꯨꯗꯨꯒ ꯑꯗꯨꯝ ꯏꯪꯈꯣꯜꯗ ꯑꯗꯨꯝ ꯍꯥꯞꯄꯒ ꯈꯣꯠꯂꯒ ꯍꯤꯡꯒꯣꯜꯒꯤ ꯍꯥꯔ ꯑꯣꯏꯅ ꯑꯗꯨꯝ ꯌꯨꯁ ꯇꯧꯋꯦ